ꯁꯤꯁꯦ ꯑꯩꯈꯣꯏ ꯀꯔꯤꯒꯤ ꯍꯦꯟꯗꯤꯀ꯭ꯔꯥꯐ ꯏꯁꯇꯣꯔꯤ ꯑꯣꯅꯔꯗꯣ ꯑꯣꯏꯕꯤꯔꯕ꯭ꯔꯥ ꯀꯩꯗꯧꯋꯦ ꯑꯩꯁꯦ ꯐꯣꯟ ꯇꯧꯔꯛꯏꯁꯦ ꯃꯣꯔꯦꯗꯒꯤꯅꯦ ꯑꯗꯣ ꯑꯩꯁꯦ ꯍꯟꯗꯛꯁꯦ ꯂꯨꯍꯣꯡꯕ ꯑꯃ ꯂꯩꯕ ꯑꯗꯨ ꯁꯣꯝꯒꯤ ꯗꯨꯀꯥꯟꯗꯨꯗ ꯑꯣꯐꯔꯁꯨ ꯄꯤ ꯍꯥꯏ ꯑꯗꯣ ꯂꯨꯍꯣꯡꯕꯒꯤ ꯐꯤ ꯂꯥꯡꯁꯨ ꯐꯪꯏ ꯍꯥꯏ ꯑꯗꯣ ꯌꯥꯔꯒꯗꯤ ꯃꯃꯜ ꯃꯔꯥꯡꯁꯦ ꯀꯃꯥꯏꯅ ꯇꯧꯕꯅꯣ ꯑꯄꯥꯝꯕ ꯑꯗꯨꯝ ꯈꯟꯕ ꯌꯥꯕ꯭ꯔꯥ ꯍꯣꯝ ꯗꯦꯂꯤꯚꯔꯤꯒꯤ ꯐꯦꯁꯤꯂꯤꯇꯤ ꯂꯩꯒꯗ꯭ꯔꯥ ꯐꯖꯅ ꯍꯪꯒꯦ ꯍꯥꯏꯐꯦꯠ ꯇꯧꯔꯛꯄꯅꯦ ꯑꯗꯣ ꯀꯔꯝ ꯇꯧꯕ

ꯑꯗꯨ ꯍꯣꯝ ꯗꯦꯂꯤꯚꯔꯤꯗꯤ ꯇꯧꯕ ꯌꯥꯗꯕ꯭ꯔꯣ ꯂꯩꯕ꯭ꯔꯥꯕ ꯐꯦꯁꯤꯂꯤꯇꯤ ꯑꯗꯣ ꯑꯩꯁꯨ ꯍꯧꯖꯤꯛ ꯃꯣꯔꯦꯗꯒꯤꯅꯤ ꯑꯗꯣ ꯏꯔꯥꯡ ꯃꯔꯛꯇ ꯂꯩꯕꯅꯤ ꯑꯗꯨ ꯌꯥꯔꯒꯗꯤ ꯈꯤꯇꯪ ꯃꯇꯦꯡ ꯇꯧꯕꯤꯌꯨ ꯑꯩꯈꯣꯏꯁꯨ ꯁꯤꯗ ꯈꯨꯗꯛꯇ ꯍꯦꯛꯇ ꯊꯣꯂꯛꯄ ꯄꯔꯁꯅꯦꯜ ꯑꯣꯏꯅ ꯂꯥꯛꯄ ꯍꯥꯏꯕꯗꯣ ꯈꯤꯇꯪ ꯈꯨꯗꯣꯡ ꯆꯥꯗꯕꯁꯨ ꯂꯩꯔꯦ ꯍꯥꯏꯕꯗꯤ ꯃꯔꯝ ꯏꯔꯥꯡꯁꯤꯅ ꯃꯔꯝ ꯑꯣꯏꯔꯒ ꯁꯝꯗꯧꯔꯤꯕ ꯂꯝꯕꯤꯁꯦ ꯑꯗꯨꯗꯨꯅ ꯌꯥꯔꯒꯗꯤ ꯈꯤꯇꯪ ꯇꯧꯕꯤꯕ ꯌꯥꯒꯗ꯭ꯔꯥ ꯗꯦꯂꯤꯚꯔꯤꯁꯤ ꯌꯨꯝ ꯐꯥꯎꯇꯪ ꯑꯩ ꯃꯇꯤꯛ ꯆꯥꯅ ꯑꯗꯨꯝ ꯃꯃꯜꯗꯤ ꯄꯤꯖꯒꯦ ꯑ ꯌꯥꯏ ꯑꯗꯨꯒꯤꯗꯤ ꯑꯩ ꯑꯗꯨꯝ ꯄꯤꯖꯒꯦ ꯑꯗꯨ ꯐꯔꯦ ꯑꯗꯨ ꯍꯦꯛ ꯄꯥꯎ ꯐꯥꯎꯕꯤꯔꯛꯑꯣ ꯂꯥꯛꯑꯒ ꯌꯥꯒꯗꯕ ꯑꯣꯏꯔꯒꯅ ꯌꯥꯔꯣꯏꯗ ꯍꯥꯏꯔꯒꯁꯨ ꯑꯗꯨꯝ ꯂꯥꯛꯆꯔꯒꯦ ꯌꯥꯔꯒꯗꯤ ꯈꯤꯇꯪ ꯁꯤꯟꯕꯤꯌꯣ ꯀꯩꯗꯧꯔꯒ ꯍꯣꯏ ꯁꯤꯗꯗꯨꯝ ꯁꯤꯗ ꯑꯗꯨꯝ ꯇꯧꯔꯛꯑꯒꯦ ꯍꯣꯏ ꯐꯔꯦ ꯐꯔꯦ ꯑꯗꯨꯗꯤ ꯊꯝ ꯎꯝ ꯊꯝꯃꯦ